ꯅꯨꯡꯊꯤꯜꯒꯤ ꯆꯥꯛꯂꯦꯟꯒꯤꯗꯃꯛ ꯑꯌꯨꯛ ꯄꯨꯡ ꯅꯤꯄꯥꯟꯗ ꯆꯥꯛ ꯊꯣꯡꯅꯕꯒꯤ ꯇꯌꯥꯔꯤ ꯇꯧꯏ

ꯑꯍꯥꯟꯕꯗ

ꯒ꯭ꯌꯥꯁ ꯄ꯭ꯔꯦꯁꯔ ꯀꯨꯀꯔꯗ ꯆꯦꯡ ꯍꯥꯞꯆꯤꯜꯂꯤ ꯆꯦꯡ ꯍꯥꯞꯆꯤꯜꯂꯕ ꯃꯇꯨꯡꯗ ꯏꯁꯤꯡꯁꯤꯡ ꯍꯩꯖꯤꯜꯂꯦ ꯏꯁꯤꯡ ꯏꯁꯤꯡ ꯍꯩꯖꯤꯜꯂꯒ ꯆꯦꯡꯗꯣ ꯐꯖꯅ ꯆꯝꯊꯣꯛꯑꯕ ꯃꯇꯨꯡꯗ ꯃꯍꯤ ꯆꯤꯊꯣꯛꯈ꯭ꯔꯦ ꯆꯤꯊꯣꯛꯂꯕ ꯃꯇꯨꯡꯗ ꯃꯍꯤ ꯑꯃꯨꯛ ꯍꯥꯞꯆꯤꯟꯂꯒ ꯄ꯭ꯔꯦꯁꯔ ꯀꯨꯛꯀꯔ ꯑꯗꯨ ꯒ꯭ꯌꯥꯁ ꯊꯥꯒꯠꯂꯒ ꯊꯣꯡꯒꯠꯂꯦ ꯊꯣꯡꯒꯠꯂꯕ ꯊꯣꯡꯒꯠꯂꯤꯉꯩ ꯆꯥꯛ ꯊꯣꯡꯒꯠꯂꯤꯉꯩ ꯃꯅꯨꯡ ꯑꯗꯨꯗ ꯏꯟꯁꯥꯡ ꯊꯣꯡꯅꯕꯒꯤꯗꯃꯛꯇ ꯃꯔꯣꯏ ꯃꯄꯥꯡ ꯆꯅꯝ ꯁꯤꯡ ꯁꯦꯝꯃꯦ ꯁꯦꯝꯃꯒ ꯑꯃꯨꯛ ꯊꯝꯃꯦ ꯄ꯭ꯂꯦꯠ ꯑꯃꯗ ꯐꯖꯅ ꯍꯥꯞꯄꯒ ꯊꯝꯃꯦ ꯊꯝꯃꯒ ꯀꯣꯕꯤ ꯑꯂꯨ ꯒꯓꯔ ꯑꯂꯨꯅ ꯆꯤꯡꯕ ꯃꯥꯏꯔꯦꯟꯅꯆꯤꯡꯕ ꯀꯥꯡꯍꯧ ꯇꯧꯅꯕꯒꯤ ꯃꯊꯦꯜꯁꯤꯡ ꯁꯦꯝ ꯁꯥꯔꯒ ꯐꯖꯅ ꯄꯨꯈꯝꯗ ꯊꯝꯃꯕ ꯃꯇꯨꯡꯗ ꯍꯥꯏꯇꯥꯔꯦ ꯈꯥꯡ ꯈꯥꯡ ꯊꯣꯡꯒꯠꯂꯦ ꯊꯣꯡꯒꯠꯂꯒ ꯊꯥꯎ ꯊꯥꯎ ꯍꯩꯔꯕ ꯃꯇꯨꯡꯗ ꯉꯁꯥꯏꯒꯤ ꯑꯩꯅ ꯁꯦꯝꯃꯤꯕ ꯇꯤꯜꯍꯧ ꯃꯔꯣꯏ ꯆꯅꯝ ꯁꯤꯡꯁꯤꯡ ꯑꯗꯨ ꯍꯥꯞꯆꯤꯟꯂꯦ ꯍꯥꯞꯆꯤꯟꯂꯒ ꯉꯥꯛꯇꯪ ꯃꯤꯅꯠ ꯑꯃ ꯅꯤ ꯊꯥꯎꯗ ꯑꯣꯠꯂꯒ ꯉꯧꯔꯦ ꯉꯧꯔꯕ ꯃꯇꯨꯡꯗ ꯏꯁꯤꯡ ꯈꯤꯇꯪ ꯍꯥꯞꯆꯤꯟꯂꯤ ꯏꯁꯤꯡ ꯍꯥꯞꯆꯤꯟꯂꯕ ꯃꯇꯨꯡꯗ ꯑꯃꯨꯛꯀ ꯊꯨꯝ ꯑꯗꯨꯒ ꯌꯥꯏꯉꯪ ꯃꯣꯔꯣꯛ ꯑꯗꯒꯤ ꯃꯔꯨ ꯑꯀꯨꯞꯄ ꯈꯔ ꯈꯔ ꯃꯥꯒꯤ ꯏꯟꯁꯥꯡꯗꯨꯒ ꯆꯟꯅꯒꯗꯕ ꯃꯑꯣꯡꯗ ꯈꯔ ꯈꯔ ꯂꯣꯏꯅ ꯍꯥꯞꯆꯤꯟꯂꯦ ꯍꯥꯞꯆꯤꯟꯂꯕ ꯃꯇꯨꯡꯗꯒꯤ ꯑꯃꯨꯛ ꯏꯁꯤꯡ ꯈꯖꯤꯛꯇꯪ ꯈꯤꯛꯆꯤꯟꯂꯒ ꯑꯗꯨꯝ ꯉꯧꯔꯦ ꯈꯔ ꯑꯣꯠꯇꯅ ꯉꯧꯔꯕ ꯃꯇꯨꯡꯗ ꯑꯃꯨꯛꯀ ꯉꯁꯥꯏꯒꯤ ꯁꯦꯝꯃꯒ ꯊꯝꯈꯤꯕ ꯑꯂꯨ ꯑꯂꯨ ꯑꯗꯒꯤ ꯀꯣꯕꯤ ꯒꯓꯔ ꯃꯊꯦꯜꯁꯤꯡ ꯑꯗꯨ ꯀꯥꯡꯍꯧ ꯇꯧꯅꯕꯒꯤꯗꯃꯛꯇ ꯃꯊꯦꯜꯁꯤꯡ ꯑꯗꯨ ꯁꯥꯛ ꯀꯪꯍꯧ ꯇꯧꯅꯕꯒꯤ ꯃꯗꯨꯗ ꯍꯥꯞꯆꯟꯂꯦ ꯍꯥꯞꯆꯟꯂꯒ ꯑꯣꯠꯂꯦ ꯁꯧꯍꯟꯂꯦ ꯉꯁꯥꯏꯒꯤ ꯆꯥꯛ ꯄ꯭ꯔꯦꯁꯔ ꯀꯨꯀꯦꯔꯗꯨ ꯑꯅꯤꯔꯛ ꯑꯍꯨꯝꯂꯛ ꯀꯝꯂꯛꯑꯦ ꯑꯗꯨ ꯊꯣꯡꯂꯤꯉꯩ ꯃꯅꯨꯡꯗꯨꯗ ꯑꯗꯨꯒ ꯑꯗꯨꯒ ꯁꯣꯜꯂꯦ ꯃꯈꯥꯗ

ꯁꯧꯒꯠꯂꯛꯄꯒꯤ ꯆꯥꯡ ꯃꯍꯤ ꯉꯁꯥꯏꯒꯤ ꯏꯟꯁꯥꯡꯗ ꯍꯥꯞꯆꯤꯟꯈꯤꯕꯁꯦ ꯃꯍꯤ ꯑꯅꯤꯔꯛ ꯑꯍꯨꯝꯂꯛꯀꯨꯝꯕ ꯈꯤꯛꯑ ꯈꯤꯛꯑꯒ ꯉꯧꯔꯕ ꯃꯇꯨꯡꯗ ꯏꯟꯁꯥꯡꯁꯤ ꯏꯟꯁꯥꯡꯁꯤ ꯃꯨꯜꯂꯦ ꯃꯥꯒꯤ ꯊꯨꯝ ꯃꯣꯔꯣꯛ ꯆꯥꯟꯅꯕ ꯆꯥꯟꯅꯕ꯭ꯔꯥ ꯆꯥꯟꯅꯗꯕ꯭ꯔꯥ ꯍꯥꯏꯕꯗꯨ ꯈꯤꯇꯪ ꯇꯦꯁꯠ ꯇꯧꯔꯒ ꯌꯦꯡꯉꯕ ꯃꯇꯨꯡꯗ ꯃꯥꯒꯤꯗꯨ ꯁꯣꯟꯈ꯭ꯔꯦ ꯑꯗꯨꯒ ꯍꯧꯖꯤꯛ ꯑꯃꯨꯛꯀ ꯍꯋꯥꯏ ꯊꯣꯡꯅꯕꯒꯤꯗꯃꯛꯇ ꯑꯃꯨꯛ ꯍꯋꯥꯏ ꯊꯣꯡꯕ ꯑꯃꯨꯀ ꯑꯌꯨꯛꯀꯤ ꯆꯥꯛꯂꯦꯟꯗ ꯌꯥꯎꯅꯕꯒꯤꯗꯃꯛ ꯍꯋꯥꯏ ꯊꯣꯡꯅꯕꯒꯤꯗꯃꯛꯇ ꯑꯃꯨꯛꯀ ꯁꯦꯝꯃꯦ ꯃꯔꯣꯏ ꯃꯄꯥꯡ ꯁꯦꯝꯃꯦ ꯇꯤꯜꯍꯧ ꯆꯅꯝ ꯂꯣꯏꯅ ꯁꯦꯝꯃꯤ ꯁꯦꯝꯃꯕ ꯃꯇꯨꯡꯗ ꯑꯃꯨꯛꯀ ꯒ꯭ꯌꯥꯁ ꯒ꯭ꯌꯥꯁ ꯃꯩ ꯊꯥꯒꯠꯂꯤ ꯒ꯭ꯌꯥꯁ ꯁꯤꯂꯤꯟꯗꯔꯗ ꯃꯩ ꯊꯥꯒꯠꯂꯤ ꯊꯥꯒꯠꯂꯕ ꯃꯇꯨꯡꯗ ꯑꯃꯨꯛꯀ ꯉꯁꯥꯏꯒꯤ ꯎꯌꯥꯟ ꯍꯥꯏ ꯇꯥꯔꯦ ꯑꯩꯈꯣꯏꯒꯤ ꯆꯐꯨ ꯃꯆꯥ ꯑꯃ ꯊꯣꯡꯒꯠꯂꯦ ꯊꯣꯡꯒꯠꯂꯕ ꯃꯇꯨꯡꯁꯤꯗ ꯑꯆꯥꯊꯥꯎ ꯈꯤꯇꯪ ꯍꯩꯔꯦ ꯑꯆꯥꯊꯥꯎ ꯈꯤꯇꯪ ꯍꯩꯔꯒ ꯉꯁꯥꯏꯒꯤ ꯁꯦꯝꯈꯤꯕ ꯇꯤꯂꯧ ꯆꯅꯝ ꯃꯔꯣꯏ ꯃꯌꯥꯝꯅ ꯆꯤꯡꯕꯁꯤꯡ ꯑꯗꯨ ꯀꯩ ꯍꯥꯞꯆꯤꯟꯂꯦ ꯉꯁꯥꯏꯒꯤ ꯆꯐꯨ ꯃꯆꯥꯁꯤꯗ ꯎꯌꯥꯟꯁꯤꯗ ꯍꯥꯞꯆꯤꯟꯂꯦ ꯍꯥꯞꯆꯤꯟꯂꯕ ꯃꯇꯨꯡꯗ ꯑꯃꯨꯛꯀ ꯊꯣꯡꯒꯠꯈ꯭ꯔꯦ ꯊꯣꯡꯒꯠꯈ꯭ꯔꯥꯒ ꯊꯣꯡꯒꯠꯈ꯭ꯔꯕ ꯊꯣꯡꯒꯠꯈ꯭ꯔꯕ ꯃꯇꯨꯡꯁꯤꯗ ꯑꯃ ꯑꯅꯤꯔꯛ ꯑꯗꯨꯝ ꯍꯥꯏꯇꯥꯔꯦ ꯁꯧꯍꯟꯂꯦ ꯁꯧꯍꯟꯂꯕ ꯃꯇꯨꯡꯗ ꯉꯁꯥꯏꯒꯤ ꯃꯥꯒꯤ ꯊꯨꯝ

ꯑꯃꯨꯛꯀ ꯉꯁꯥꯏ ꯍꯥꯏꯔꯤꯕ ꯑꯗꯨꯃꯥꯏꯅ ꯉꯁꯥꯏꯒꯤ ꯃꯔꯨ ꯃꯔꯥꯡ ꯆꯅꯝ ꯇꯤꯂꯧ ꯃꯔꯣꯏꯅ ꯆꯤꯡꯕ ꯁꯦꯝꯃꯦ ꯁꯦꯝꯃꯒ ꯊꯝꯃꯦ ꯑꯗꯨꯒ ꯉꯥꯁꯤ ꯁꯦꯡꯅ ꯑꯅꯤꯔꯛ ꯑꯍꯨꯝꯂꯛ ꯆꯥꯝꯊꯣꯛꯑꯦ ꯆꯥꯝꯊꯣꯛꯑꯕ ꯃꯇꯨꯡ ꯆꯥꯝꯊꯣꯛꯑꯕ ꯃꯇꯨꯡꯁꯤꯗ ꯑꯃꯨꯛꯀ ꯀꯔꯤ ꯇꯧꯔꯦ ꯑꯩꯈꯣꯏꯒꯤ ꯆꯥꯝꯊꯣꯛꯑꯕ ꯃꯇꯨꯡꯁꯤꯗ ꯉꯁꯥꯏꯒꯤ ꯊꯝꯃꯦ ꯊꯝꯃꯒ ꯒ꯭ꯌꯥꯁ ꯁꯤꯂꯤꯟꯗꯔꯗ ꯉꯁꯥꯏꯒꯤ ꯉꯥꯁꯤ ꯊꯣꯡꯅꯕꯒꯤꯗꯃꯇ ꯄꯥꯇ꯭ꯔ ꯈꯥꯡ ꯑꯃ ꯊꯣꯡꯒꯠꯂꯦ ꯊꯣꯉꯠꯂꯒ ꯊꯥꯎ ꯍꯩꯔꯦ ꯊꯥꯎ ꯍꯩꯔꯕ ꯃꯇꯨꯡꯗ ꯃꯔꯣꯏ ꯆꯅꯝ ꯇꯤꯜꯍꯧꯅꯆꯤꯡꯕ ꯊꯥꯊꯔꯦ ꯊꯥꯊꯔꯒ ꯑꯣꯠꯂꯦ ꯑꯣꯠꯇꯅ ꯃꯍꯤ ꯍꯩꯖꯤꯜꯂꯒ ꯀꯪꯅꯥ ꯑꯣꯠꯂꯒ ꯁꯨꯝ ꯑꯅꯤꯔꯛ ꯑꯍꯨꯝꯂꯛ ꯀꯪꯍꯟꯂꯕ ꯃꯇꯨꯡꯗ ꯑꯃꯨꯛ ꯉꯥꯁꯤ ꯍꯥꯞꯆꯤꯟꯂꯦ ꯉꯥꯁꯤ ꯍꯥꯞꯆꯟꯂꯒ ꯃꯍꯤ ꯃꯍꯤ ꯍꯥꯞꯆꯤꯟꯂꯦ ꯃꯍꯤ ꯍꯄꯆꯤꯟꯂꯕ ꯃꯇꯨꯡꯗ ꯑꯃꯨꯛꯀ ꯁꯧꯍꯜꯂꯦ ꯁꯧꯍꯜꯂꯒ ꯄꯥꯇ꯭ꯔ ꯑꯃꯅ ꯈꯨꯝꯖꯤꯜꯂꯦ ꯁꯧꯍꯜꯂꯦ ꯑꯅꯤꯔꯛ ꯑꯍꯨꯝꯔꯛ ꯑꯗꯨꯃꯥꯏꯅ ꯇꯧꯗꯅ ꯁꯨꯝ ꯁꯧꯍꯟꯂꯕ ꯃꯇꯨꯡꯗ ꯉꯁꯥꯏꯒꯤ ꯃꯨꯂꯛꯑꯦ ꯃꯨꯂꯛꯑꯕ ꯃꯇꯨꯡꯁꯤꯗ ꯃꯥꯒꯤ ꯐꯗꯤꯒꯣꯝ ꯍꯥꯏꯇꯥꯔꯦ ꯑꯗꯨꯒ ꯄꯥꯎꯗꯔ ꯀꯩꯒꯨꯝꯕ ꯑꯩꯈꯣꯏꯒꯤ ꯃꯁꯥꯂꯥ ꯄꯥꯎꯗꯔ ꯃꯤꯠ ꯀꯔꯤ ꯀꯔꯤ ꯃꯤꯠ ꯃꯁꯥꯂꯥ ꯑꯗꯨꯒ ꯐꯤꯁ ꯃꯁꯥꯂꯥꯒꯨꯝꯕ ꯆꯥꯏꯁꯤꯟꯂꯦ ꯆꯥꯏꯁꯤꯟꯂꯒ ꯑꯗꯨꯅ ꯍꯥꯎꯅ ꯊꯣꯡꯏ ꯍꯥꯎꯅ ꯊꯣꯡꯉ ꯃꯇꯨꯡꯗ ꯇꯦꯁꯠ ꯇꯧꯔꯦ ꯍꯥꯎꯔꯦ ꯍꯥꯏꯔꯀꯥꯟꯗ ꯁꯣꯟꯗꯔꯒ ꯊꯝꯃꯅꯤ ꯊꯝꯃꯀꯥꯟꯗ ꯉꯁꯥꯏꯒꯤ ꯍꯋꯥꯏ ꯊꯣꯡꯕ ꯑꯗꯨꯒ ꯀꯥꯡꯍꯧ ꯇꯧꯕ ꯑꯃꯁꯨꯡ ꯉꯥ ꯉꯥ ꯊꯣꯡꯕꯁꯦ ꯑꯌꯨꯛꯀꯤ ꯆꯥꯛꯂꯦꯟꯗ ꯆꯥꯅꯉꯥꯏꯒꯤꯗꯃꯛꯇ ꯉꯁꯥꯏꯒꯤ ꯄ꯭ꯂꯦꯠꯇ ꯐꯖꯅ ꯀꯣꯠꯊꯔꯦ ꯑꯗꯨꯒꯨꯝꯕꯗ ꯊꯝꯃꯒ ꯆꯥꯅꯕ ꯐꯝꯃꯒ ꯐꯖꯅ ꯆꯥꯔꯦ ꯃꯍꯥꯎ ꯂꯩꯅ ꯐꯖꯅ ꯃꯊꯦꯜ ꯑꯍꯨꯝ ꯑꯗꯨ ꯊꯣꯡꯉꯒ ꯆꯥꯔꯦ ꯑꯗꯨꯒ ꯑꯌꯨꯛꯀꯤ ꯆꯥꯛ ꯆꯥꯕ ꯂꯣꯏꯔꯦ ꯑꯗꯣ ꯄꯣꯠꯊꯥꯔꯦ ꯑꯗꯨꯒ ꯑꯃꯨꯛ ꯄꯣꯠꯊꯥꯔꯒ ꯅꯨꯃꯤꯗꯥꯡ ꯄꯨꯡ ꯇꯔꯦꯠ ꯅꯤꯄꯥꯜꯗ ꯆꯥꯅꯕꯒꯤꯗꯃꯛꯇ ꯑꯃꯨꯛꯀ ꯑꯦꯔꯦꯟꯖ ꯇꯧꯕ ꯍꯧꯔꯦ ꯄꯨꯡ ꯃꯉꯥ ꯑꯗꯨꯋꯥꯏꯗ ꯑꯃꯨꯛꯀ ꯑꯦꯔꯦꯟꯖ ꯇꯧꯔꯦ ꯅꯨꯡꯗꯥꯡꯒꯤꯅ ꯏꯔꯣꯟꯕ ꯑꯃꯅꯦ ꯑꯗꯨꯒ ꯁꯥ ꯊꯣꯡꯕ ꯑꯃꯅꯦ ꯑꯗꯣ ꯏꯔꯣꯟꯅꯉꯥꯏꯒꯤꯗꯃꯛꯇ ꯉꯁꯥꯏꯒꯤ ꯃꯊꯦꯜ ꯈꯔ ꯇꯌꯥꯔꯤ ꯇꯧꯔꯦ ꯊꯤꯔꯛꯎꯔꯦ ꯍꯋꯥꯏ ꯑꯗꯨꯒ ꯑꯂꯨ ꯌꯣꯡꯆꯥꯛ ꯑꯍꯥꯟꯕꯗ ꯐꯖꯅ ꯌꯣꯡꯆꯥꯛꯁꯦ ꯃꯀꯨ ꯈꯦꯠꯇꯣꯛꯑꯦ ꯈꯦꯠꯇꯣꯛꯑꯕ ꯃꯇꯨꯡꯗ ꯑꯂꯨ ꯈꯣꯛꯑꯦ ꯑꯂꯨ ꯈꯣꯛꯑꯒ ꯑꯃꯨꯛꯀ ꯌꯣꯡꯆꯥꯛ ꯑꯂꯨꯁꯦ ꯄꯨꯟꯅ ꯆꯐꯨ ꯑꯃꯗ ꯍꯥꯞꯆꯤꯟꯂꯒ ꯐꯨꯠꯂꯦ ꯐꯨꯠꯂꯒ ꯉꯁꯥꯏꯒꯤ ꯉꯥꯔꯤ ꯉꯧꯔꯦ ꯑꯗꯨꯗꯨꯒ ꯃꯔꯣꯏ ꯃꯄꯥꯡ ꯄꯨꯟꯅ ꯁꯣꯏꯖꯤꯟꯂꯒ ꯏꯔꯣꯜꯂꯦ ꯐꯖꯅ ꯅꯣꯏꯈꯥꯏꯔꯒ ꯅꯣꯏꯈꯥꯏꯔꯒ ꯏꯔꯣꯜꯂꯕ ꯃꯇꯨꯡꯗ ꯑꯃꯨꯛꯀ ꯉꯁꯥꯏꯒꯤ ꯊꯝꯈ꯭ꯔꯦ ꯂꯨꯀꯨꯝ ꯑꯃꯗ ꯍꯩꯗꯣꯛꯑꯒ ꯊꯝꯃꯦ ꯊꯝꯃꯕ ꯃꯇꯨꯡꯗ ꯑꯃꯨꯛꯀ ꯉꯁꯥꯏꯒꯤ ꯑꯩꯅ ꯑꯃꯨꯛꯀ ꯆꯥꯛ ꯑꯃꯨꯛ ꯀꯥꯝꯈꯠꯅꯕ ꯑꯃꯨꯛꯀ ꯄ꯭ꯔꯦꯁꯔ ꯀꯨꯀꯦꯔꯗ ꯑꯃꯨꯛꯀ ꯆꯥꯛꯁꯦ ꯀꯥꯝꯈꯠꯅꯉꯥꯏꯒꯤꯗꯃꯛꯇ ꯑꯩꯅ ꯑꯃꯨꯛ ꯄ꯭ꯔꯦꯁꯔ ꯀꯨꯀꯦꯔꯁꯤꯗ ꯆꯦꯡ ꯍꯥꯞꯆꯤꯟꯂꯦ ꯑꯍꯥꯟꯕꯗ ꯆꯦꯡꯁꯦ ꯍꯥꯞꯆꯤꯟꯂꯕ ꯃꯇꯨꯡꯗ ꯑꯃꯨꯛꯀ ꯆꯦꯡꯁꯦ ꯍꯥꯞꯆꯤꯟꯂꯕ ꯃꯇꯨꯡꯗ ꯑꯃꯨꯛꯀ ꯀꯔꯤ ꯇꯧꯔꯦ ꯏꯁꯤꯡ ꯍꯩꯖꯤꯜꯂꯦ ꯏꯁꯤꯡ ꯍꯩꯖꯤꯜꯂꯒ ꯆꯥꯝꯊꯣꯛꯑꯦ ꯑꯃꯨꯛ ꯑꯅꯤꯔꯛ ꯆꯥꯝꯊꯣꯛꯑꯦ ꯐꯥꯖꯅ ꯁꯦꯡꯅ ꯆꯥꯝꯊꯣꯛꯑꯕ ꯃꯇꯨꯡꯗ ꯑꯃꯨꯛꯀ ꯃꯍꯤ ꯍꯩꯖꯤꯜꯂꯒ ꯑꯗꯨꯒꯤꯗꯣ ꯊꯣꯡꯒꯠꯂꯦ ꯊꯣꯡꯒꯠꯂꯕ ꯃꯇꯨꯡꯗ ꯊꯣꯡꯒꯠꯂꯕ ꯃꯇꯨꯡꯗ ꯊꯝꯈ꯭ꯔꯦ ꯊꯝꯈ꯭ꯔꯒ ꯉꯁꯥꯏꯒꯤ ꯑꯩꯅ ꯁꯥ ꯁꯥ ꯊꯣꯡꯅꯕ ꯃꯊꯦꯜ ꯑꯃꯨꯛꯀ ꯁꯦꯝꯕ ꯍꯧꯔꯦ ꯁꯥ ꯁꯥ ꯊꯣꯡꯅꯉꯥꯏ ꯃꯊꯦꯜꯁꯦ ꯑꯃꯨꯛꯀ ꯉꯁꯥꯏꯒꯤ ꯃꯔꯣꯏ ꯃꯔꯥꯡ ꯇꯤꯂꯧ ꯆꯅꯝ ꯁꯦꯝꯃꯦ ꯑꯂꯨ ꯈꯔ ꯑꯃꯁꯨ ꯌꯥꯎꯅꯕ ꯑꯂꯨꯁꯨ ꯁꯦꯝꯃꯦ ꯊꯝꯃꯦ ꯄ꯭ꯂꯦꯠꯇ ꯐꯖꯅ ꯊꯝꯃꯒ ꯁꯥꯁꯤ ꯑꯍꯨꯝꯂꯛ ꯃꯔꯤꯔꯛ ꯆꯥꯝꯊꯣꯛꯑꯦ ꯁꯦꯡꯅ ꯆꯥꯝꯊꯣꯛꯑꯕ ꯃꯇꯨꯡꯗ ꯈꯥꯡꯗ ꯊꯥꯎ ꯈꯤꯇꯪ ꯍꯩꯔꯦ ꯊꯥꯎ ꯍꯩꯔꯕ ꯃꯇꯨꯡꯗ ꯉꯁꯥꯏꯒꯤ ꯃꯔꯣꯏ ꯃꯄꯥꯡꯁꯤꯡꯁꯤ ꯊꯥꯗꯔꯦ ꯐꯖꯅ ꯀꯪꯅ ꯐꯖꯅ ꯑꯣꯠꯂꯒ ꯉꯧꯔꯦ ꯉꯧꯔꯕ ꯃꯇꯨꯡꯗ ꯑꯃꯨꯛꯀ ꯉꯁꯥꯏꯒꯤ ꯑꯅꯤ ꯑꯍꯨꯝꯂꯛ ꯃꯍꯤ ꯍꯥꯞꯄꯒ ꯃꯔꯣꯏ ꯃꯄꯥꯡꯁꯦ ꯃꯨꯟꯅ ꯉꯧꯔꯕ ꯃꯇꯨꯡꯗ ꯑꯃꯨꯛꯀ ꯀꯩꯗꯧꯔꯦ ꯁꯥꯁꯤ ꯍꯥꯞꯆꯟꯂꯦ ꯍꯥꯞꯆꯤꯟꯂꯕ ꯃꯇꯨꯡꯗ ꯃꯍꯤ ꯃꯍꯤ ꯈꯤꯇꯪ ꯍꯥꯞꯆꯤꯟꯂꯦ ꯈꯤꯇꯪ ꯍꯥꯞꯆꯤꯟꯂꯒ ꯉꯧꯔꯕ ꯃꯇꯨꯡꯗ ꯑꯃꯨꯛꯀ ꯀꯩ ꯇꯧꯔꯤ ꯁꯥꯁꯤ ꯐꯖꯅ ꯀꯪꯍꯟꯂꯒ ꯃꯔꯣꯏꯁꯤ ꯑꯅꯤꯔꯛ ꯑꯍꯨꯝꯔꯛ ꯃꯨꯟꯍꯟꯂꯕ ꯃꯇꯨꯡꯗ ꯐ꯭ꯔ ꯐ꯭ꯔ ꯇꯣꯏꯅ ꯑꯣꯠꯈꯥꯏꯔꯕ ꯃꯇꯨꯡꯗ ꯑꯃꯨꯛꯀ ꯁꯥꯁꯤ ꯑꯃꯨꯛ ꯍꯥꯞꯆꯤꯟꯂꯦ ꯁꯥꯁꯤ ꯍꯥꯞꯆꯤꯟꯂꯕ ꯃꯇꯨꯡꯗꯩꯗꯤ ꯃꯍꯤ ꯃꯍꯤ ꯈꯖꯤꯛꯇꯪ ꯍꯥꯞꯆꯤꯟꯂꯒ ꯃꯍꯤ ꯈꯖꯤꯛꯇꯪ ꯍꯥꯞꯆꯤꯟꯂꯒ ꯃꯈꯨꯝ ꯈꯨꯝꯖꯤꯟꯂꯒ ꯊꯣꯡꯒꯠꯈ꯭ꯔꯦ ꯊꯣꯡꯒꯠꯈꯇ꯭ꯔꯕ ꯃꯇꯨꯡ ꯊꯣꯡꯒꯠꯈꯇ꯭ꯔꯕ ꯃꯇꯨꯡ ꯍꯥꯏꯇꯥꯔꯦ ꯑꯅꯤꯔꯛ ꯑꯍꯨꯝꯂꯛ ꯐꯖꯅ ꯄ꯭ꯔꯣꯛ ꯄ꯭ꯔꯣꯛ ꯁꯧꯍꯜꯂꯦ ꯃꯍꯤ ꯀꯪꯍꯟꯂꯦ ꯍꯥꯎꯍꯜꯂꯦ ꯑꯗꯨꯒ ꯇꯦꯁ ꯇꯧꯔꯒ ꯈꯤꯇꯪ ꯆꯥꯔꯒ ꯌꯦꯡꯉꯅꯤ ꯁꯥꯁꯤ ꯃꯨꯜꯂꯕ꯭ꯔꯅ ꯃꯨꯜꯂꯦ ꯍꯥꯏꯔꯀꯥꯟꯗ ꯁꯣꯟꯊꯔꯦ ꯁꯣꯟꯊꯔꯒ ꯊꯝꯃꯕ ꯃꯇꯨꯡꯁꯤꯗ ꯐꯗꯤꯒꯣꯝ ꯄꯥꯎꯗꯔ ꯑꯗꯨꯒ ꯀꯔꯤ ꯃꯤꯠ ꯃꯤꯠ ꯃꯁꯥꯂꯥ ꯑꯗꯨꯒ ꯑꯁꯤꯅ ꯆꯤꯡꯕ ꯆꯥꯏꯁꯤꯟꯂꯅꯤ ꯐꯖꯅ ꯆꯥꯏꯁꯤꯟꯂꯕ ꯃꯇꯨꯡꯁꯤꯗ ꯐꯖꯅ ꯑꯣꯠꯈꯥꯏꯔꯒ ꯃꯤꯂꯥꯏꯔꯒ ꯈꯥꯡ ꯊꯥꯡꯊꯔꯅꯤ ꯑꯗꯨꯒ ꯉꯁꯥꯏꯒꯤ ꯄ꯭ꯔꯦꯁꯔ ꯀꯨꯀꯦꯔꯗ ꯀꯥꯝꯈꯤꯕ ꯆꯥꯛꯇꯨꯁꯨ ꯉꯁꯥꯏꯒꯤ ꯑꯅꯤꯔꯛ ꯑꯍꯨꯝꯂꯛ ꯀꯥꯝꯂꯒ ꯁꯣꯜꯂꯒ ꯊꯝꯈ꯭ꯔꯕꯅꯤꯅ ꯆꯥꯛ ꯆꯥꯕꯒꯤ ꯅꯨꯡꯗꯥꯡꯒꯤ ꯆꯥꯛꯂꯦꯟ ꯆꯥꯅꯕ ꯇꯥꯟꯖꯗꯨ ꯂꯧꯕ ꯌꯥꯔꯕꯅꯤꯅ ꯉꯁꯥꯏꯒꯤ ꯐꯖꯅ ꯐꯝꯃꯒ ꯉꯁꯥꯏꯒꯤ ꯏꯔꯣꯟꯕ ꯑꯃꯁꯨꯡ ꯉꯁꯥꯏꯒꯤ ꯁꯥ ꯁꯥ ꯊꯣꯡꯕꯁꯤ ꯇꯧꯔꯒ ꯐꯖꯅ ꯄ꯭ꯂꯦꯠ ꯑꯃꯗ ꯀꯣꯠꯊꯣꯛꯑꯒ ꯆꯥꯔꯦ ꯑꯗꯨꯗꯨꯒ ꯅꯨꯡꯗꯥꯡꯁꯤ ꯐꯖꯅ ꯇꯨꯝꯃꯦ ꯄꯣꯊꯥꯔꯦ